ꯑꯣ ꯍꯜꯂꯣ ꯅꯨꯡꯉꯥꯏꯔꯦ ꯅꯪꯗꯤ ꯑꯣ ꯀꯔꯤ ꯇꯧꯔꯒ ꯂꯩꯕ꯭ꯔꯣ ꯑꯗꯣ ꯃꯁꯤꯗ ꯑꯩꯈꯣꯏꯒꯤ ꯏꯆꯦꯅ ꯆꯥ ꯈꯤꯇꯪ ꯁꯦꯝꯍꯜꯂ ꯑꯗꯨ ꯊꯛꯀꯅꯤ ꯍꯥꯏꯅ ꯂꯩꯔꯤ ꯑꯣ ꯅꯪ ꯈꯛꯇꯔ ꯍꯥꯏꯗꯤ ꯅꯨꯄꯤ ꯑꯃ ꯂꯩꯕꯒꯨꯝ ꯈꯜꯂꯤꯗ ꯃꯣꯏꯗꯤ ꯑꯣ ꯑꯗꯨ ꯀꯔꯤ ꯄꯥꯎ ꯍꯥꯏꯒꯦꯔ ꯀꯣꯜ ꯇꯧꯕ꯭ꯔꯣ ꯉꯁꯤꯗꯤ ꯊꯕꯛ ꯂꯩꯇꯦꯗ ꯑꯗꯨꯝ ꯌꯨꯝꯗ ꯂꯩꯒꯦ ꯍꯥꯏꯅ ꯈꯜꯂꯒ ꯂꯩꯗ ꯋꯥꯇꯔꯐꯣꯜ ꯑꯣ ꯑꯗꯨꯅꯤꯅꯦ ꯍꯧꯖꯤꯛ ꯃꯇꯝꯁꯦ ꯑꯩꯁꯦ ꯌꯥꯝ ꯁꯥꯕꯒꯤꯀꯣ ꯑꯗꯨꯝ ꯏꯔꯨꯕꯁꯨ ꯍꯣꯏ ꯌꯥꯏ ꯑꯗꯨꯗꯤ ꯆꯠꯄ ꯌꯥꯅꯤ ꯑꯗꯨꯗꯤ ꯍꯣꯏ ꯍꯣꯏ ꯑꯗꯨꯅꯤ ꯈꯪꯗꯦ ꯑꯁꯤ ꯏꯆꯦ ꯈꯣꯏ ꯑꯗꯨꯝ ꯃꯣꯏꯁꯨ ꯆꯠꯅꯤꯡꯉꯦ ꯌꯥꯔꯗꯤ ꯆꯠꯁꯤꯅꯦ ꯍꯥꯞꯂꯒ ꯍꯣꯏ ꯌꯥꯏ ꯑꯗꯨꯗꯤ ꯑꯗꯨ ꯒꯥꯔꯤꯗꯨ ꯃꯁꯥ ꯃꯁꯥꯒꯤ ꯒꯥꯔꯤ ꯄꯥꯏꯒꯦꯔ ꯑꯗꯨꯅꯤ ꯍꯣꯏ ꯑꯗꯨ ꯆꯥꯛꯀ ꯑꯣ ꯆꯥꯛꯀ ꯏꯟꯁꯥꯡꯒꯨꯝꯕꯗꯤ ꯑꯦꯔꯦꯟꯁ ꯇꯧꯔꯒꯀꯣ ꯌꯨꯝꯗꯒꯤꯀꯣ ꯑꯥ ꯑꯗꯨ ꯌꯥꯏ ꯍꯣꯏ ꯍꯣꯏ ꯉꯁꯤꯗꯤ ꯆꯥꯛ ꯅꯠꯇ꯭ꯔꯒ ꯁꯤꯡꯖꯨꯒꯨꯝꯕ ꯑꯗꯨ ꯁ꯭ꯄꯥꯏꯁꯤꯁꯒꯨꯝꯕꯅ ꯇꯧꯔꯒ ꯆꯥꯒꯦꯔꯣ ꯑꯗꯨꯁꯨ ꯌꯥꯔꯗꯤ ꯑꯗꯨꯝꯅ ꯑꯗꯨꯝ ꯑꯗꯨꯅ ꯇꯧꯔꯗꯤ ꯍꯥꯎꯒꯅꯤꯗ ꯉꯁꯤꯗꯤ ꯉꯁꯤꯀꯣ ꯍꯣꯏ ꯌꯥꯏ ꯑꯣ ꯅꯨꯡꯗꯥꯡꯗ ꯅꯨꯡꯉꯥꯏꯒꯅꯤꯗ ꯑꯗꯨꯗꯤ ꯑꯣ ꯑꯣ ꯑꯣ ꯍꯣꯔꯦꯟꯅ ꯀꯣꯜ ꯇꯧꯔꯛꯑꯣ